ꯍꯜꯂꯣ ꯏꯇꯥꯎ ꯅꯨꯡꯉꯥꯏꯔꯤꯕꯣ ꯀꯥꯏ ꯂꯩꯒꯦ ꯍꯧꯖꯤꯛꯀꯥꯟ ꯏꯝꯐꯥꯜꯗ ꯀꯩ ꯀꯩ ꯇꯧꯔꯤꯅꯣ ꯀꯩ ꯀꯩ ꯍꯣꯠꯅꯔꯤꯒꯦ ꯑꯣ ꯑꯗꯨ ꯑꯁꯨꯛ ꯀꯨꯏꯔ ꯃꯇꯨꯡꯗ ꯐꯣꯟ ꯇꯧꯔꯛꯑꯦ ꯀꯩ ꯂꯩꯔꯒꯦ ꯚꯥꯏ ꯀꯩꯅꯣꯍꯦ ꯀꯣꯏꯕ ꯀꯣꯏꯕꯗꯤ ꯑꯩꯒꯤ ꯈ꯭ꯋꯥꯏꯗꯒꯤ ꯄꯥꯝꯖꯕ ꯄꯥꯝꯖꯕꯒꯤ ꯄꯣꯠ ꯑꯃꯅꯤꯅꯦꯍꯦ ꯀꯩꯅꯣ ꯍꯥꯏꯔꯣ ꯕꯥꯏ ꯑꯁ ꯆꯠꯁꯤꯅꯦ ꯆꯠꯁꯤꯅꯦ ꯁꯤꯔꯣꯏꯕꯨꯗꯤ ꯆꯠꯂꯦ ꯑꯩ ꯃꯃꯥꯡꯗꯗꯤ ꯑꯃꯨꯔꯛꯇꯤ ꯆꯠꯈ꯭ꯔꯦꯕꯀꯣ ꯑꯗꯨꯕꯨ ꯑꯗꯨ ꯃꯇꯝꯗꯗꯤ ꯑꯩ ꯁ꯭ꯀꯨꯜ ꯂꯩꯕ ꯃꯇꯝꯗ ꯑꯩꯈꯣꯏ ꯀꯩꯅꯣ ꯇꯧꯕ ꯆꯠꯄꯅꯤꯅ ꯌꯥꯝ ꯐ꯭ꯔꯤ ꯑꯣꯏꯗꯦꯕ ꯑꯩ ꯑꯃꯨꯛꯀ ꯆꯠꯅꯤꯡ ꯌꯥꯝ ꯆꯠꯅꯤꯡꯗꯅ ꯂꯩꯕꯅꯤꯅꯦꯍꯦ ꯆꯠꯁꯤ ꯆꯠꯁꯤ ꯚꯥꯏ ꯆꯠꯂꯒ ꯂꯣꯏꯔꯦꯅꯦ ꯀꯩꯅꯣ ꯅꯪ ꯍꯧꯖꯤꯛ ꯀꯥꯏ ꯂꯩꯒꯦꯕ ꯑꯥꯠꯆꯥ ꯆꯥ ꯑꯗꯨꯗꯤ ꯑꯗꯨ ꯆꯠꯄꯒꯤ ꯄ꯭ꯂꯥꯟꯁꯤ ꯍꯥꯏꯗꯤ ꯍꯟꯗꯛꯀꯤ ꯁꯤꯔꯣꯏ ꯐꯦꯁꯇꯤꯕꯦꯜꯗ ꯌꯥꯎꯔꯨꯁꯤ ꯍꯥꯏꯕ꯭ꯔ ꯅꯠꯇ꯭ꯔꯒ ꯑꯗꯨ ꯅꯠꯇꯕꯤꯗ ꯑꯩꯈꯣꯏ ꯇꯣꯉꯥꯟꯅ ꯆꯠꯅꯕꯒꯤ ꯑꯁ ꯍꯣꯏꯅꯦ ꯍꯣꯏꯅꯦ ꯑꯗꯨꯕꯨꯁꯨ ꯌꯥꯏꯅꯦ ꯑꯗꯨ ꯑꯗꯨꯅꯁꯨ ꯑꯣꯏꯌꯦ ꯑꯗꯨꯒ ꯀꯩꯅꯣꯒꯤ ꯐꯦꯁꯇꯤꯕꯦꯜꯒꯤ ꯇꯟꯖꯥ ꯌꯦꯡꯉꯒ ꯆꯠꯂꯒ ꯃꯣꯏ ꯄꯥꯔꯇꯤꯁꯨ ꯃꯌꯥꯝ ꯂꯥꯛꯄꯒꯤ ꯑꯗꯨꯁꯨ ꯁꯤꯔꯣꯛꯇꯨꯁꯨ ꯊꯤ ꯅꯨꯡꯉꯥꯏꯕꯅꯤꯍꯦ ꯎꯝ ꯑꯗꯨ ꯐꯔꯦꯅꯦ ꯑꯗꯨꯗ ꯌꯧꯔꯁꯨ ꯌꯧꯗ꯭ꯔꯁꯨ ꯍꯦ ꯀꯃꯥꯏꯅ ꯄ꯭ꯂꯥꯟ ꯇꯧꯁꯤꯕ ꯍꯥꯏꯔꯣꯅꯦ ꯚꯥꯏ ꯑꯥ ꯑꯁ ꯏꯝꯐꯥꯜꯗ ꯑꯗꯨꯕꯨꯗꯤ ꯅꯪꯅ ꯂꯧꯕ ꯂꯥꯛꯄ ꯉꯝꯃꯦ ꯍꯥꯏꯔꯦ ꯑꯗꯨꯒꯤꯗꯤ ꯑꯩꯈꯣꯏꯒꯤꯗꯤ ꯑꯗꯨꯅ ꯍꯦꯟ ꯐꯅꯤ ꯀꯩꯅꯣ ꯑꯗꯨꯕꯨ ꯅꯪꯕꯨ ꯊꯤꯅ ꯋꯥꯍꯟꯒꯗꯕꯒꯤ ꯇꯥꯔꯦꯅꯦ ꯑꯗꯨꯗꯤ ꯑꯗꯨ ꯑꯣꯀꯦ ꯀꯦ ꯑꯗꯨ ꯆꯠꯄꯁꯤ ꯀꯃꯥꯏꯅ ꯆꯠꯁꯦꯕ ꯍꯥꯏꯗꯤ ꯃꯤ ꯀꯌꯥ ꯑꯥ ꯑꯥ ꯑꯥ ꯍꯣꯏ ꯒꯥꯔꯤ ꯃꯥꯅꯤ ꯃꯥꯅꯤ ꯑꯁ ꯍꯣꯏ ꯃꯥꯅꯤ ꯃꯥꯅꯤ ꯑꯗꯨ ꯁꯣꯝꯗ ꯑꯩ ꯃꯃꯥꯡ ꯑꯩꯒꯤ ꯆꯠꯄꯁꯤ ꯀꯨꯏꯔꯃꯤꯅ ꯍꯧꯖꯤꯛ ꯃꯣꯏ ꯁꯣꯝꯗ ꯆꯠꯂꯒ ꯁꯤꯔꯣꯏ ꯕꯤꯂꯦꯖ ꯅꯠꯇ꯭ꯔꯒ ꯑꯁꯣꯝꯒꯤ ꯁꯤꯔꯣꯏ ꯍꯤꯜꯗ ꯂꯩꯕ ꯃꯐꯝꯒꯨꯝꯕꯗꯤ ꯀꯃꯥꯏ ꯇꯧꯕ ꯑꯥ ꯑꯣꯀꯦ ꯀꯦ ꯍꯧꯖꯤꯛ ꯀꯥꯟ ꯂꯩ ꯁꯥꯠꯄꯒꯤ ꯃꯇꯝ ꯃꯇꯝ ꯌꯧꯔꯕꯣ ꯑꯣ ꯑꯁ ꯍꯣꯏꯅꯦ ꯍꯣꯏꯅꯦ ꯑꯁ ꯎꯗꯕ ꯀꯨꯏꯔꯦꯕ ꯑꯩ ꯆꯠꯄꯁꯤ ꯀꯨꯏꯔꯕꯅꯤ ꯑꯁꯦꯡꯕ ꯑꯗꯨ ꯆꯠꯅꯤꯡ ꯂꯩꯕꯅꯤꯅꯦ ꯑꯗꯨ ꯀꯔꯝꯀꯥꯅꯗ ꯆꯠꯁꯦꯕ ꯑꯣꯀꯦ ꯀꯦ ꯍꯣꯏꯅꯦ ꯑꯗꯣ ꯅꯨꯄꯤ ꯌꯥꯎꯒꯗ꯭ꯔ ꯌꯥꯎꯔꯣꯏꯗ꯭ꯔꯣ ꯚꯥꯏ ꯑꯁ ꯅꯨꯄꯤ ꯅꯨꯄꯤ ꯌꯥꯎꯕꯅꯗꯤ ꯅꯨꯡ ꯅꯨꯡꯉꯥꯏꯅꯤꯗ ꯑꯁ ꯅꯪ ꯅꯪꯒꯤ ꯅꯪꯅ ꯇꯤꯟꯅꯕ ꯅꯔꯨꯞ ꯅꯨꯄꯤ ꯁꯛ ꯐꯖꯕ ꯃꯌꯥꯝ ꯌꯥꯎꯕꯗꯣ ꯑꯗꯨꯗꯒꯤ ꯃꯤ ꯑꯅꯤ ꯑꯍꯨꯝ ꯌꯥꯎꯍꯜꯂꯨ ꯀꯩꯅꯣ ꯀꯅꯥꯅꯣ ꯅꯪꯅ ꯍꯦꯛꯇ ꯇꯤꯟꯅꯕ ꯃꯤ ꯑꯋꯥꯡꯕ ꯅꯨꯄꯤꯗꯨ ꯀꯅꯥꯅꯣ ꯑꯥ ꯃꯥꯒꯤ ꯃꯤꯡꯗꯨ ꯀꯔꯤꯑꯕ ꯑꯩ ꯀꯥꯎꯔꯦꯅꯦ ꯍꯟꯆꯨꯏ ꯑꯥ ꯊꯟꯆꯨꯏꯂꯥ ꯑꯗꯨ ꯅꯨꯄꯤꯗꯨ ꯌꯥꯗꯤ ꯌꯥꯕꯅꯤꯍꯦ ꯑꯗꯨ ꯑꯗꯨꯒ ꯃꯥꯒꯤ ꯃꯔꯨꯞ ꯃꯔꯨꯞ ꯅꯨꯄꯤꯗꯨ ꯃꯣꯏ ꯌꯥꯎꯍꯜꯂꯨꯍꯦ ꯑꯗꯨꯅ ꯍꯦꯟꯅ ꯅꯨꯡꯉꯥꯏꯗꯧ ꯃꯥꯜꯂꯤ ꯑꯗꯨꯅꯦ ꯃꯣꯏ ꯄꯨꯂꯞ ꯌꯥꯎꯍꯟꯅꯕ ꯇꯧꯑꯣꯕ ꯚꯥꯏ ꯑꯗꯨ ꯅꯨꯄꯥꯗꯤ ꯑꯩꯈꯣꯏ ꯀꯅꯥ ꯀꯅꯥꯅꯣ ꯎꯝ ꯑꯁ ꯑꯩꯒꯤ ꯃꯔꯨꯞꯁꯤꯗꯤ ꯍꯧꯖꯤꯛ ꯃꯩꯇꯩ ꯃꯆꯥꯗꯤ ꯆꯠꯅꯤꯡꯕ ꯃꯌꯥꯝ ꯌꯥꯎꯔꯤꯅꯤꯕꯀꯣ ꯏꯔꯥꯡꯅ ꯃꯔꯝ ꯑꯣꯏꯔꯒ ꯆꯠꯄꯁꯦ ꯐꯔꯛ ꯇꯥꯗꯅ ꯇꯧꯕꯅꯦꯕ ꯑꯗꯨꯕꯨ ꯀꯩꯒꯨꯝꯕ ꯂꯃꯕꯤꯗ ꯀꯨꯀꯤ ꯈꯣꯏꯅ ꯕꯦꯔꯥ ꯇꯧꯔꯣꯏ ꯍꯥꯏꯇꯥꯔꯒꯗꯤ ꯃꯌꯥꯝ ꯄꯨꯔꯒ ꯆꯠꯄ ꯌꯥꯕ ꯌꯥꯠꯅꯤ ꯑꯗꯨ ꯍꯧꯖꯤꯛ ꯀꯥꯟ ꯀꯃꯥꯏ ꯇꯧꯒꯦ ꯃꯣꯏ ꯆꯠꯄꯁꯦ ꯐꯔꯛ ꯇꯥꯒꯗ꯭ꯔꯣ ꯑꯣ ꯑꯗꯨ ꯑꯣꯏꯔꯒꯗꯤ ꯑꯩꯈꯣꯏ ꯈꯛꯇꯪ ꯇꯧꯔꯁꯤꯅꯦ ꯑꯗꯨ ꯅꯪꯒꯤ ꯅꯨꯄꯤꯗꯤ ꯁꯣꯏꯍꯟꯅꯨꯍꯦ ꯅꯪꯒꯤ ꯃꯔꯨꯞ ꯅꯨꯄꯤꯗꯨꯗꯤ ꯑꯩ ꯍꯟꯗꯛꯇꯤ ꯀꯩꯅꯣꯒꯤ ꯁꯤꯔꯣꯏꯒꯤ ꯇꯟꯖꯥ ꯂꯧꯔꯒ ꯈꯔ ꯈꯪꯅꯅꯕ ꯍꯣꯠꯅ ꯇꯥꯔꯦꯍꯦ ꯑꯗꯨ ꯁꯤꯔꯣꯏꯒꯤ ꯆꯤꯡꯗꯣꯟꯗ ꯀꯩꯅꯣꯒꯤ ꯂꯩꯁꯥꯕꯤ ꯍꯥꯏ ꯀꯔꯤ ꯍꯥꯏꯇꯥꯔꯦ ꯄꯥꯠꯅꯔꯒꯨꯝꯕ ꯆꯠꯄꯗ ꯀꯥꯏꯕꯒꯨꯝꯕꯒꯤ ꯋꯥꯔꯤꯁꯨ ꯈꯔ ꯂꯩꯕꯒꯨꯝ ꯑꯗꯨꯒꯤ ꯃꯇꯥꯡꯗ ꯍꯥ ꯑꯆꯥ ꯆꯥ ꯑꯩꯁ ꯑꯩ ꯃꯃꯥꯡꯗ ꯆꯠꯇ꯭ꯔꯤꯉꯩꯗ ꯏꯃꯥꯟꯅꯕ ꯈꯣꯏꯅ ꯍꯦꯛꯇ ꯍꯥꯏꯕꯒꯤ ꯑꯗꯨ ꯑꯗꯨꯝ ꯅꯤꯡꯁꯤꯡꯉꯛꯄ ꯍꯥꯏꯇꯥꯔꯦ ꯑꯣꯀꯦ ꯀꯦ ꯑꯣꯀꯦ ꯀꯦ ꯑꯗꯨ ꯑꯗꯨꯗꯤ ꯐꯔꯦꯅꯦ ꯚꯥꯏ ꯗꯦꯗꯇꯨ ꯅꯪ ꯈꯜꯂꯣ ꯅꯪꯒꯤ ꯇꯥꯒꯗꯧꯕꯒꯤ ꯃꯇꯝꯗꯣ ꯍꯥꯏꯔꯣ ꯑꯗꯨꯒ ꯏꯝꯐꯥꯜꯗ ꯍꯥꯏꯒꯠꯂꯣ ꯑꯗꯨꯒ ꯑꯩꯈꯣꯏ ꯗꯥꯏꯔꯦꯛ ꯆꯠꯅꯕꯒꯤ ꯄ꯭ꯂꯥꯟꯗꯣ ꯇꯧꯔꯁꯦ

ꯑꯩ ꯑꯩꯗꯤ ꯑꯃꯈꯛꯇꯤ ꯑꯃꯈꯛꯇꯤ ꯌꯥꯏ ꯀꯩꯅꯣ ꯅꯪꯅ ꯑꯁꯤ ꯌꯥꯔꯅꯤ ꯍꯥꯏꯕꯗꯤ ꯍꯦꯛꯇ ꯇꯧꯔꯁꯦ ꯑꯩꯗꯤ ꯏꯌꯥ ꯌꯥꯏ ꯀꯩꯅꯣ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯐꯔꯦ ꯐꯔꯦ ꯚꯥꯏ ꯃꯇꯥꯡ ꯆꯥꯕꯗ ꯑꯃꯨꯛ ꯄꯥꯎ ꯐꯥꯎꯁꯤꯀꯣ ꯐꯔꯦ ꯐꯔꯦ ꯀꯣꯜ ꯇꯧꯔꯛꯄꯤꯕꯒꯤ ꯊꯝꯃꯦ ꯊꯝꯃꯦ ꯚꯥꯏ